ꯈꯨꯡꯒꯪ ꯃꯐꯝꯁꯤꯡꯗ ꯃꯐꯝ ꯑꯗꯨꯒꯤ ꯂꯧꯎ ꯁꯤꯡꯎꯒꯤ ꯏꯟꯗꯁꯇ꯭ꯔꯤꯗ ꯃꯇꯦꯡ ꯄꯥꯡꯅꯕ ꯍꯧꯗꯣꯛꯈ꯭ꯔꯕ ꯀꯔꯕꯥꯔꯁꯤꯡꯒꯤ ꯃꯇꯥꯡꯗ ꯋꯥꯐꯝ ꯈꯔ ꯊꯝꯖꯒꯦ ꯍꯥꯏꯗꯤ ꯂꯧꯎ ꯁꯤꯡꯎꯕ ꯍꯥꯏꯕꯁꯦ ꯑꯩꯈꯣꯏꯅ ꯆꯪꯗꯕ ꯌꯥꯗꯕ ꯍꯥꯏꯔꯗꯤ ꯇ꯭ꯔꯦꯛꯇꯔ ꯆꯪꯉꯦ ꯑꯗꯨꯒ ꯀꯕꯨꯇꯥ ꯆꯪꯉꯦ ꯁꯟ ꯆꯪꯉꯦ ꯑꯗꯨꯒ ꯂꯥꯡꯒꯣꯟ ꯆꯪꯉꯦ ꯁꯝꯆꯦꯠ ꯆꯪꯉꯦ ꯑꯗꯨꯒ ꯑꯗꯨ ꯏꯟꯖꯤꯟꯗꯨꯒꯤ ꯁꯟꯗꯨꯒꯤ ꯄꯥꯅꯕ ꯃꯤꯁꯨ ꯆꯪꯉꯦ ꯑꯗꯨꯒ ꯃꯔꯨ ꯑꯣꯏꯅ ꯋꯥꯀꯔꯁꯤꯡ ꯍꯥꯄꯨ ꯈꯣꯝꯕ ꯂꯧ ꯂꯤꯡꯕ ꯑꯣꯏꯔꯣ ꯃꯦꯜ ꯑꯣꯔ ꯐꯤꯃꯦꯜ ꯌꯥꯝ ꯆꯪꯉꯦ ꯑꯗꯨꯒ ꯑꯩꯈꯣꯏꯅ ꯐꯧ ꯈꯥꯎꯕ ꯃꯇꯝꯗ ꯐꯧ ꯂꯤꯡꯕ ꯃꯇꯝꯗ ꯑꯩꯈꯣꯏꯅ ꯃꯤ ꯆꯪꯉꯦ ꯑꯗꯨꯒ ꯐꯧ ꯈꯥꯎꯕ ꯃꯤꯗꯨꯁꯨ ꯃꯦꯜ ꯑꯣꯔ ꯐꯤꯃꯦꯜ ꯆꯪꯉꯦ ꯑꯗꯨꯒ ꯂꯧ ꯌꯩꯕ ꯃꯇꯝꯗꯁꯨ ꯃꯦꯜ ꯑꯣꯔ ꯐꯤꯃꯦꯜ ꯆꯪꯉꯦ ꯑꯗꯨꯗꯨꯅ ꯑꯦꯒ꯭ꯔꯤꯀꯜꯆꯔꯗ ꯑꯩꯈꯣꯏꯅ ꯆꯪꯗꯕ ꯌꯥꯗꯕ ꯄꯣꯠ ꯆꯩ ꯍꯥꯏꯕꯁꯤꯗꯤ ꯑꯁꯤꯅꯦ ꯁꯤ ꯍꯥꯏꯖꯅꯤꯡꯉꯦ ꯑꯗꯨꯒ ꯃꯤ ꯍꯥꯏꯕꯁꯤꯗꯤ ꯃꯤ ꯑꯃꯈꯛꯇꯅ ꯂꯧꯎ ꯁꯤꯡꯎꯕꯁꯤ ꯌꯥꯗꯦ ꯑꯗꯨꯅ ꯃꯤ ꯑꯅꯤ ꯃꯤ ꯌꯥꯝꯗꯕꯤꯗ ꯃꯤ ꯂꯧꯒꯤ ꯃꯇꯨꯡ ꯏꯟꯅ ꯆꯪꯉꯦ ꯑꯗꯨ ꯃꯤ ꯇ꯭ꯋꯦꯟꯇꯤ ꯑꯣꯔ ꯊꯥꯔꯇꯤ ꯑꯗꯨꯃꯥꯏꯅ ꯑꯗꯨꯝ ꯆꯪꯉꯦ ꯑꯗꯨꯒ ꯑꯦꯒ꯭ꯔꯤꯀꯜꯆꯔ ꯍꯥꯏꯕꯁꯤ ꯑꯩꯈꯣꯏ ꯑꯩꯈꯣꯏ ꯏꯊꯟꯗ ꯇꯧꯕ ꯌꯥꯗꯦ ꯑꯗꯨꯅ ꯆꯪꯗꯕ ꯌꯥꯗꯕ ꯄꯣꯠ ꯆꯩ ꯌꯥꯝ ꯆꯪꯉꯦ ꯑꯗꯨꯗ ꯍꯥꯔ ꯑꯣꯏꯔꯣ ꯋꯥꯏ ꯑꯦ ꯍꯥꯔ ꯑꯗꯨꯒ ꯂꯧ ꯎꯕꯒꯤ ꯍꯤꯗꯥꯛ ꯋꯥꯍꯤꯛ ꯍꯤꯗꯥꯛ ꯑꯗꯨꯒ